ꯖꯦꯅꯋꯔꯤ ꯗꯦꯠ ꯇꯣꯏꯟꯇꯤ ꯋꯥꯟ ꯖꯦꯅꯋꯔꯤ ꯗꯦꯠ ꯇꯣꯏꯟꯇꯤ ꯇꯨ ꯖꯦꯅꯋꯔꯤ ꯗꯦꯠ ꯇꯣꯏꯟꯇꯤ ꯊ꯭ꯔꯤ ꯖꯦꯅꯋꯔꯤ ꯗꯦꯠ ꯇꯣꯏꯟꯇꯤ ꯐꯣꯔ ꯖꯦꯅꯋꯔꯤ ꯗꯦꯠ ꯇꯣꯏꯟꯇꯤ ꯐꯥꯏꯕ ꯍꯥꯏꯔꯤꯕ ꯇꯥꯔꯤꯛ ꯃꯉꯥꯅꯤ ꯑꯁꯤꯗ ꯑꯩꯒꯤ ꯏꯟꯇꯔꯟꯁꯤꯞ ꯇꯥꯕꯒꯤ ꯅꯨꯃꯤꯠꯅꯤ